ꯏꯁꯩ ꯁꯛꯄꯁꯦ ꯑꯩꯅ ꯄꯤꯛꯂꯤꯉꯩꯗꯒꯤ ꯍꯧꯅ ꯑꯩꯅ ꯍꯦꯛ ꯈꯪꯂꯛꯄꯗꯒꯤ ꯑꯗꯨꯝ ꯑꯩꯒꯤ ꯄꯥꯝꯖꯕ ꯑꯩꯒꯤ ꯌꯥꯝꯅ ꯄꯥꯝꯕ ꯍꯣꯕꯤꯁꯨ ꯑꯗꯨꯗꯣ ꯑꯣꯏꯔꯛꯑꯦ ꯑꯗꯨꯒ ꯏꯁꯩ ꯁꯛꯄ ꯁꯤꯅꯁꯨ ꯁꯛꯑ ꯀꯥꯟꯗ ꯑꯩꯉꯣꯟꯗ ꯑꯩꯒꯤ ꯋꯥꯈꯜꯗꯁꯨ ꯌꯥꯝꯅ ꯅꯨꯡꯉꯥꯏꯕ ꯀꯔꯤ ꯍꯥꯏꯅꯤ ꯍꯔꯥꯎꯕꯁꯨ ꯌꯥꯝ ꯐꯥꯎꯋꯦ ꯏꯁꯩꯒꯨꯝꯕ ꯁꯛꯄꯁꯦ ꯑꯗꯨꯒ ꯑꯩꯅ ꯑꯗꯨꯝ ꯄꯤꯛꯂꯤꯉꯩꯗꯒꯤ ꯑꯗꯨꯝ ꯑꯩꯅ ꯈꯪꯂꯛꯄꯗ ꯑꯗꯨꯝ ꯄꯥꯝꯂꯛꯄ ꯑꯣꯏꯕꯅꯤꯅ ꯍꯩꯔꯁꯨ ꯍꯩꯇ꯭ꯔꯁꯨ ꯑꯗꯨꯝ ꯀꯩꯅꯣꯃ ꯔꯦꯗꯤꯑꯣꯗ ꯂꯥꯛꯄ ꯑꯣꯏꯔꯣ ꯇꯤꯚꯤꯗ ꯏꯁꯩꯒꯨꯝꯕ ꯂꯥꯛꯄ ꯑꯣꯏꯔꯣ ꯑꯗꯨꯝ ꯇꯝꯂꯒ ꯑꯩ ꯁꯛꯅꯤꯡꯕ ꯑꯗꯨꯃꯥꯏꯅ ꯌꯥꯝ ꯐꯥꯎꯋꯦ ꯑꯗꯨꯒ ꯑꯩꯈꯣꯏꯒꯤ ꯏꯃꯨꯡꯒꯤ ꯂꯩꯃꯤꯟꯅꯔꯤꯕ ꯐꯦꯃꯤꯂꯤꯒꯤ ꯃꯦꯝꯕꯔꯁꯤꯡ ꯏꯃꯥ ꯍꯣꯏ ꯕꯕꯥ ꯍꯣꯏꯅꯁꯨ ꯑꯦ ꯏꯁꯩ ꯇꯝꯃꯒ ꯅꯪꯁꯦ ꯏꯁꯩ ꯁꯛꯄ ꯌꯥꯅꯤ ꯀꯥꯏꯅ ꯅꯪ ꯅꯈꯣꯟ ꯅꯨꯡꯁꯤꯀ ꯍꯥꯏꯔꯛꯑ ꯀꯥꯟꯗꯁꯨ ꯌꯥꯝꯅ ꯍꯔꯥꯎꯕ ꯑꯗꯨꯃꯥꯏꯅ ꯑꯗꯨꯝ ꯐꯥꯎꯋꯦ ꯑꯗꯨꯒ ꯑꯩꯅ ꯄꯤꯛꯂꯤꯉꯩꯗꯩ ꯑꯗꯨꯝ ꯄꯥꯝꯃꯛꯄꯁꯤꯅ ꯑꯩꯅ ꯁ꯭ꯀꯨꯜ ꯀꯥꯔꯛꯑ ꯀꯥꯟꯗ ꯁ꯭ꯀꯨꯜꯗꯁꯨ ꯑꯩꯈꯣꯏꯒꯤ ꯂꯤꯇꯔꯦꯔꯤ ꯃꯤꯠꯀꯨꯝꯕ ꯑꯗꯨꯝꯥꯏꯅ ꯇꯧꯕ ꯃꯇꯝꯁꯤꯗꯁꯨ ꯑꯌꯥꯝꯕꯅ ꯑꯗꯨꯝ ꯏꯁꯩ ꯁꯛꯑꯦ ꯑꯗꯨꯒ ꯀꯝꯄꯤꯇꯤꯁꯟ ꯑꯣꯔ ꯑꯩꯈꯣꯏꯒꯤ ꯄ꯭ꯔꯖꯦꯟꯇꯦꯁꯟ ꯑꯣꯏꯅꯁꯨ ꯑꯗꯨꯝ ꯁꯛꯄ ꯌꯥꯎꯋꯦ ꯑꯗꯨꯃꯥꯏꯅ ꯇꯧꯔ ꯀꯥꯟꯗꯁꯨ ꯑꯣꯖꯥꯁꯤꯡꯅ ꯄꯨꯛꯅꯤꯡ ꯊꯧꯒꯠꯄꯤꯕ ꯀꯩꯗꯧꯕ ꯇꯧꯔ ꯀꯥꯟꯗꯁꯨ ꯌꯥꯝꯅ ꯍꯔꯥꯎꯋꯦ ꯑꯗꯨꯃꯥꯏꯅ ꯑꯗꯨꯗꯨꯒ ꯑꯦꯅꯤ ꯑꯗꯨꯒ ꯂꯩꯀꯥꯏꯒꯤ ꯀ꯭ꯂꯕꯀꯤ ꯑꯩꯈꯣꯏꯒꯤ ꯄꯦꯇ꯭ꯔꯣꯏꯠꯁ ꯗꯦꯒꯨꯝꯕ ꯂꯥꯛꯄ ꯃꯇꯝꯗꯁꯨ ꯑꯗꯨꯝ ꯄꯣꯏꯝꯒꯤ ꯀꯝꯄꯤꯇꯤꯁꯟꯒꯨꯝꯕ ꯑꯗꯒꯤ ꯗꯤꯕꯦꯠꯀꯤ ꯑꯗꯒꯤꯗꯤ ꯑꯇꯣꯞ ꯑꯇꯣꯞꯄ ꯃꯌꯥꯝ ꯄꯣꯏꯝ ꯔꯤꯁꯥꯏꯇꯦꯁꯟ ꯃꯌꯥꯝꯗꯨ ꯇꯧꯋꯦ ꯑꯗꯨꯒ ꯁꯣꯡ ꯀꯝꯄꯤꯇꯤꯁꯟꯁꯨ ꯑꯗꯨꯝ ꯌꯥꯎꯋꯦ ꯄꯦꯇ꯭ꯔꯣꯏꯇꯤꯛ ꯁꯣꯡ ꯀꯝꯄꯤꯇꯤꯁꯟ ꯑꯗꯨꯗꯨꯗꯁꯨ ꯑꯗꯨꯝ ꯑꯩꯁꯦ ꯏꯁꯩ ꯁꯛꯄ ꯍꯩꯅꯕꯒꯤ ꯑꯗꯨꯝ ꯁꯛꯂꯛꯑꯦ ꯑꯗꯨꯒ ꯂꯩꯀꯥꯏꯗ ꯑꯗꯨꯝ ꯄꯨꯛꯅꯤꯡ ꯊꯧꯒꯠꯄ ꯑꯣꯏꯅ ꯑꯗꯨꯝ ꯄ꯭ꯔꯥꯏꯖ ꯀꯨꯝꯕꯁꯨ ꯑꯗꯨꯝ ꯐꯪꯕꯁꯨ ꯌꯥꯎꯋꯦ ꯑꯗꯨ ꯀꯥꯟꯗꯁꯨ ꯌꯥꯝ ꯍꯔꯥꯎꯋꯦ ꯑꯗꯨꯒ ꯑꯩꯅ ꯏꯁꯩ ꯁꯛꯄ ꯃꯇꯝꯗꯁꯨ ꯑꯗꯨꯃꯥꯏꯅ ꯄꯦꯇ꯭ꯔꯤꯌꯣꯏꯠꯀꯤ ꯑꯣꯏꯕ ꯄꯦꯇ꯭ꯔꯣꯏꯇꯤꯛ ꯁꯣꯡ ꯑꯗꯨꯃꯥꯏꯅ ꯁꯛꯂꯛꯑ ꯀꯥꯟꯗꯗꯤ ꯑꯩꯒꯤ ꯋꯥꯈꯜꯗꯁꯨ ꯑꯗꯨꯃꯥꯏꯅ ꯑꯗꯨꯝ ꯐꯥꯎꯋꯤ ꯑꯗꯨꯒ ꯈꯤꯇꯪ ꯍꯥꯏꯗꯤ ꯏꯃꯣꯁꯟꯅꯦꯜ ꯑꯣꯏꯕ ꯏꯁꯩ ꯅꯠꯇ꯭ꯔꯒ ꯑꯔꯥꯡꯕ ꯏꯁꯩ ꯑꯗꯨꯃꯥꯏꯅ ꯁꯛꯄ ꯃꯇꯝꯁꯨ ꯑꯗꯨꯝ ꯌꯥꯎꯋꯦ ꯂꯤꯇ꯭ꯔꯦꯔꯤ ꯃꯤꯠ ꯀꯨꯝꯕ ꯇꯧꯕ ꯑꯗꯨꯒ ꯑꯦꯅꯤ ꯏꯟꯇꯔꯇꯦꯟꯃꯦꯟ ꯄ꯭ꯔꯣꯒꯥꯝꯒꯨꯝꯕ ꯂꯩꯕꯗꯗꯤ ꯑꯗꯨꯃꯥꯏꯅ ꯁꯛꯄ ꯀꯥꯟꯗ ꯑꯩꯒꯤ ꯇꯣꯉꯥꯟ ꯇꯣꯉꯥꯟꯕ ꯃꯨꯠꯇꯣ ꯑꯗꯨꯝ ꯐꯥꯎꯋꯦ ꯍꯥꯏꯗꯤ ꯏꯃꯣꯁꯟꯅꯦꯜ ꯑꯣꯏꯕ ꯁꯛꯂꯛꯄ ꯀꯥꯟꯗꯅ ꯏꯃꯣꯁꯅꯦꯜ ꯐꯤꯂꯤꯡꯁꯦ ꯑꯗꯨꯝ ꯂꯩ ꯑꯗꯨꯒ ꯈꯔ ꯑꯗꯨꯝ ꯋꯥꯈꯜ ꯅꯨꯡꯉꯥꯏꯊꯣꯛꯄ ꯏꯁꯩꯒꯨꯝꯕ ꯑꯣꯏꯔ ꯀꯥꯟꯗꯁꯨ ꯅꯨꯡꯉꯥꯏ ꯑꯗꯨꯒ ꯑꯩꯅ ꯏꯁꯩ ꯀꯔꯤꯒꯨꯝꯕ ꯏꯁꯇꯦꯖꯗ ꯄꯔꯐꯣꯝ ꯇꯧꯕ ꯀꯥꯟꯗꯁꯨ ꯃꯤ ꯃꯌꯥꯝꯅꯒ ꯌꯦꯡꯕꯤꯔ ꯀꯥꯟꯗ ꯑꯩꯉꯣꯟꯗ ꯄꯨꯛꯅꯤꯡ ꯊꯧꯒꯠꯄ ꯈꯣꯠꯄ ꯌꯥꯎꯔꯛꯑ ꯀꯥꯟꯗꯁꯨ ꯋꯥꯈꯜꯗ ꯌꯥꯝꯅ ꯅꯨꯡꯉꯥꯏꯕꯁꯨ ꯐꯥꯎꯋꯦ ꯑꯗꯨꯒ ꯑꯗꯨꯝ ꯃꯊꯪ ꯃꯊꯪ ꯑꯗꯨꯝ ꯏꯁꯩ ꯁꯛꯂꯛꯑꯦ ꯑꯗꯨꯒ ꯍꯧꯖꯤꯛꯁꯨ ꯑꯗꯨꯝ ꯏꯁꯩ ꯁꯛꯄꯁꯦ ꯑꯩꯒꯤ ꯑꯗꯨꯝ ꯄꯥꯝꯕ ꯑꯣꯏꯌꯦ ꯑꯗꯨꯗꯨꯅ ꯀꯔꯤꯒꯨꯝꯕ ꯏꯁꯩ ꯑꯃ ꯑꯗꯨꯝ ꯇꯥꯕ ꯃꯇꯝꯗ ꯑꯩꯅ ꯇꯥꯅꯤꯡꯕ ꯑꯣꯏꯔꯒꯗꯤ ꯑꯗꯨꯝ ꯇꯝꯕ ꯑꯗꯨꯝ ꯍꯩꯅꯅꯕ ꯍꯣꯠꯅꯕ ꯑꯗꯨꯝ ꯌꯥꯎꯋꯦ ꯑꯗꯨꯒ ꯑꯩꯒꯤ ꯏꯆꯥ ꯑꯗꯨꯒ ꯂꯩꯔꯤꯕ ꯏꯅꯥꯎꯒꯨꯝꯕ ꯑꯩꯒꯤ ꯀꯥꯖꯤꯟꯁ ꯀꯨꯝꯕ ꯃꯣꯏꯒꯨꯝꯕꯗꯁꯨ ꯑꯩꯅ ꯁꯤꯒꯤ ꯑꯩꯒꯤ ꯂꯩꯔꯤꯕ ꯑꯩꯅ ꯄꯥꯝꯖꯕ ꯏꯁꯩꯁꯤꯡꯁꯦ ꯃꯣꯏꯗꯁꯨ ꯇꯝꯕꯤꯔ ꯀꯥꯟꯗ ꯃꯣꯏꯅꯒ ꯍꯩꯔꯒ ꯌꯥꯝ ꯍꯔꯥꯎꯅꯒ ꯁꯛꯄ ꯑꯗꯨꯃꯥꯏꯅ ꯇꯧꯕꯗꯣ ꯑꯗꯨꯁꯨ ꯑꯩ ꯌꯥꯝ ꯍꯔꯥꯎꯖꯩ ꯌꯥꯝ ꯄꯥꯝꯖꯩ ꯍꯥꯏꯇꯥꯔꯦ ꯑꯗꯨꯅ ꯑꯩꯅ ꯃꯣꯏꯗꯁꯨ ꯏꯁꯩ ꯇꯝꯍꯟꯅꯤꯡꯕ ꯑꯗꯩꯗꯤ ꯑꯩꯅ ꯈꯪꯕꯁꯨ ꯇꯥꯛꯄ ꯑꯗꯨꯃꯥꯏꯅ ꯇꯧꯔꯒ ꯑꯗꯨꯝ ꯆꯠꯂꯦ ꯑꯗꯨꯒ ꯑꯗꯨꯝ ꯍꯔꯥꯎꯋꯦ ꯍꯥꯏꯇꯥꯔꯦ ꯏꯁꯩ ꯁꯛꯄꯁꯤꯅ ꯑꯩꯉꯣꯟꯗ ꯌꯥꯝꯅ ꯋꯥꯈꯜꯗ ꯄꯨꯛꯅꯤꯡꯗ ꯑꯗꯨꯝ ꯑꯋꯥꯕ ꯑꯃ ꯂꯩꯔꯝꯂꯒꯁꯨ ꯑꯗꯨꯝ ꯀꯥꯎꯕꯒꯨꯝꯕ ꯑꯣꯏꯕꯗꯣ ꯉꯥꯏꯍꯥꯛꯇꯪꯒꯤ ꯑꯗꯨꯃꯥꯏꯅ ꯑꯣꯏ ꯌꯥꯝ ꯅꯨꯡꯉꯥꯏ